ꯃꯣꯔꯦ ꯄꯣꯂꯤꯁ ꯁ꯭ꯇꯦꯁꯟ ꯑꯣꯏꯕꯤꯔꯕ꯭ꯔꯥ ꯀꯝꯄ꯭ꯂꯦꯟ ꯑꯃꯈꯛ ꯇꯧꯒꯦ ꯇꯧꯖꯕꯅꯤ ꯑꯩ ꯒꯥꯔꯤ ꯃꯆ ꯑꯃ ꯇ꯭ꯋꯤꯁꯟ ꯆꯠꯄꯗ ꯈꯝꯃꯝꯕꯗꯨꯗ ꯊꯣꯔꯛꯄꯗ ꯂꯩꯔꯝꯗ꯭ꯔꯕ ꯁꯤ ꯁꯤ ꯇꯤ ꯚꯤ ꯐꯨꯠꯇꯦꯖ ꯌꯦꯡꯕ ꯀꯥꯟꯗ ꯑꯗꯨꯗ ꯑꯩꯅ ꯆꯤꯡꯅꯕ ꯃꯤ ꯈꯔ ꯂꯩꯀꯥꯏꯒꯤ ꯅꯤꯁꯥ ꯆꯥꯕ ꯃꯤ ꯈꯔ ꯑꯗꯨꯃꯥꯏꯅ ꯂꯩ ꯑꯗꯨꯗ ꯎꯕ ꯐꯪꯕ ꯑꯗꯨ ꯑꯗꯨ ꯑꯣꯏꯔꯝꯒꯗ꯭ꯔ ꯍꯥꯏꯅ ꯆꯤꯡꯅꯩ ꯒꯥꯔꯤ ꯃꯆꯨꯅ ꯕ꯭ꯂꯦꯛ ꯑꯗꯨꯒ ꯅꯝꯕꯔꯅ ꯑꯦꯝ ꯑꯦꯟ ꯖꯤꯔꯣ ꯋꯥꯟ ꯇꯨ ꯖꯤꯔꯣ

ꯑꯥ ꯑ

ꯍꯣꯏ ꯃꯦꯝ ꯍꯣꯔꯦꯟ ꯑꯩ ꯍꯣꯔꯦꯟ ꯂꯥꯛꯆꯔꯒꯦ ꯊꯦꯡ ꯀ꯭ꯌꯨ ꯃꯦꯝ